ꯃꯍꯩꯔꯣꯏꯁꯤꯡꯅ ꯑꯇꯣꯞꯄ ꯁꯍꯔꯒꯤ ꯁ꯭ꯀꯨꯜꯁꯤꯡꯗ ꯁ꯭ꯀꯨꯜ ꯀꯣꯂꯦꯖ ꯆꯠꯄꯒꯤ ꯃꯑꯣꯡꯁꯤ ꯃꯁꯥ ꯃꯁꯥꯒꯤ ꯂꯅꯥꯏ ꯒꯥꯔꯤ ꯂꯩꯖꯕ ꯃꯤꯑꯣꯏꯁꯤꯡꯅ ꯍꯥꯏꯗꯤ ꯁꯥꯇ꯭ꯔꯁꯤꯡꯗꯁꯨ ꯀꯣꯂꯦꯖ ꯇꯝꯃꯤꯕ ꯑꯗꯒꯤ ꯃꯁꯇꯔ ꯇꯧꯔꯤꯕ ꯁꯥꯇ꯭ꯔꯁꯤꯡꯅꯗꯤ ꯃꯁꯥ ꯃꯁꯥꯒꯤ ꯒꯥꯔꯤ ꯃꯆꯥ ꯑꯆꯧꯕ ꯄꯨꯔꯒ ꯆꯠꯅꯩ ꯑꯗꯨꯒ ꯑꯉꯥꯡ ꯃꯆꯥ ꯃꯆꯥꯁꯤꯡꯅꯗꯤ ꯁ꯭ꯀꯨꯜꯒꯤ ꯕꯁ ꯚꯦꯟ ꯑꯗꯨꯒꯨꯝꯕ ꯇ꯭ꯔꯥꯟꯁꯄꯣꯔꯠꯁꯤꯡ ꯁꯤꯖꯤꯟꯅꯔꯒ ꯃꯣꯏꯅ ꯁꯍꯔꯁꯤꯡ ꯁꯍꯔꯒꯤ ꯃꯐꯝꯁꯤꯡꯗ ꯁ꯭ꯀꯨꯜ ꯑꯗꯒꯤ ꯀꯣꯂꯦꯖ ꯂꯥꯏꯔꯤꯛ ꯇꯝꯕ ꯑꯗꯨꯃꯥꯏꯅ ꯆꯠꯅꯩ ꯕꯁ ꯇꯥꯏꯃꯤꯡꯁꯤ ꯃꯐꯝ ꯃꯐꯝ ꯑꯃꯒ ꯑꯃꯒ ꯃꯥꯟꯅꯗꯦ ꯑꯗꯨꯒ ꯄꯨꯡꯈꯥꯏ ꯄꯨꯡꯈꯥꯏ ꯂꯩꯔꯒ ꯊꯥꯕ ꯕꯁ ꯑꯗꯨꯗꯨꯒ ꯃꯦꯖꯤꯛꯇ ꯑꯣꯏꯔꯒꯅ ꯌꯥꯝ ꯀꯨꯏꯅ ꯀꯨꯏꯅ ꯉꯥꯏꯕ ꯑꯗꯨꯃꯥꯏꯅ ꯉꯥꯏꯅꯕꯒꯤ ꯈꯨꯗꯣꯡꯆꯥꯗꯕ ꯀꯌꯥ ꯂꯩ ꯑꯗꯨꯒ ꯕꯁꯀꯤꯗꯤ ꯄꯨꯡꯈꯥꯏ ꯄꯨꯡꯈꯥꯏꯗ ꯊꯥꯕ ꯕꯁꯁꯨ ꯂꯩ ꯑꯗꯨꯗꯨꯒ ꯃꯤꯅꯠ ꯀꯨꯟ ꯀꯨꯟ ꯂꯩꯔꯒ ꯊꯥꯕ ꯕꯁꯁꯨ ꯂꯩ ꯁꯤꯒꯨꯝꯕ ꯕꯁꯁꯤꯡ ꯑꯁꯤꯗ ꯆꯠꯄꯅ ꯍꯦꯟꯅ ꯈꯨꯗꯣꯡꯆꯥꯏ ꯃꯔꯝꯗꯤ ꯃꯣꯏꯗꯤ ꯃꯤ ꯌꯥꯝꯕ ꯌꯥꯝꯗꯕ ꯃꯥꯒꯤ ꯕꯁ ꯊꯟꯕ ꯊꯟꯗꯕ ꯂꯩꯇꯕꯤꯗ ꯃꯥꯒꯤ ꯄꯤꯔꯤꯕ ꯇꯥꯏꯃꯤꯡ ꯃꯇꯝ ꯑꯗꯨ ꯆꯞ ꯆꯞ ꯆꯥꯅ ꯆꯠꯂꯤ ꯑꯗꯨꯗꯨꯒ ꯃꯦꯖꯤꯛꯀꯨꯝꯕ ꯋꯤꯡꯒꯔꯒꯨꯝꯕꯗ ꯆꯠꯄꯗꯤ ꯃꯣꯏꯗꯤ ꯃꯣꯏꯒꯤ ꯃꯣꯏꯒꯤ ꯄꯦꯁꯦꯟꯖꯔ ꯑꯗꯨ ꯐꯨꯜ ꯑꯣꯏꯗ꯭ꯔꯤꯕ ꯐꯥꯎꯕ ꯑꯗꯨꯝ ꯃꯇꯝ ꯗꯤꯇꯦꯟ ꯇꯧꯔꯒ ꯊꯝꯕ ꯃꯔꯝꯅ ꯁꯥꯇ꯭ꯔꯁꯤꯡꯗ ꯌꯥꯝꯅ ꯈꯨꯗꯣꯡꯆꯥꯗꯕ ꯑꯣꯏ ꯑꯗꯨꯅ ꯕꯁꯀꯤ ꯇꯥꯏꯃꯤꯡꯗ ꯆꯠꯄꯅ ꯍꯦꯟꯅ ꯁꯥꯇ꯭ꯔꯁꯤꯡꯗ ꯈꯨꯗꯣꯡꯆꯥꯏ ꯑꯗꯨꯗꯨꯒ ꯑꯐꯕ ꯀ꯭ꯋꯥꯂꯤꯇꯤ ꯂꯩꯕ ꯄ꯭ꯔꯥꯏꯃꯥꯔꯤ ꯁ꯭ꯀꯨꯜꯁ ꯁ꯭ꯀꯨꯜ ꯐꯪꯕꯗ ꯑꯋꯥꯕ ꯑꯣꯏ ꯃꯔꯝꯗꯤ ꯈꯨꯡꯒꯪꯒꯤ ꯂꯝꯁꯤꯡꯗꯗꯤ ꯏꯖꯨꯀꯦꯁꯟꯁ ꯏꯖꯨꯀꯦꯁꯟꯒꯤ ꯃꯉꯥꯜ ꯐꯪꯉꯒꯁꯨ ꯈꯨꯡꯒꯪꯒꯤ ꯂꯝꯁꯤꯡꯗ ꯂꯩꯔꯤꯕ ꯃꯃꯥ ꯃꯄꯥꯁꯤꯡꯗꯤ ꯁꯨꯔꯒ ꯆꯥꯕ ꯃꯤꯑꯣꯏꯁꯤꯡ ꯏꯃꯨꯡꯅ ꯑꯌꯥꯝꯕ ꯑꯣꯏꯕꯅ ꯃꯣꯏꯗ ꯃꯣꯏꯗ ꯈꯨꯗꯣꯡꯆꯥꯗꯕ ꯑꯣꯏ ꯑꯐꯕ ꯀ꯭ꯋꯥꯂꯤꯇꯤ ꯂꯩꯕ ꯄꯥꯝꯃꯒꯁꯨ ꯃꯈꯣꯏꯗ ꯃꯆꯥꯁꯤꯡ ꯑꯗꯨꯕꯨ ꯁ꯭ꯀꯨꯜ ꯊꯥꯕꯒꯤ ꯃꯇꯝ ꯍꯥꯏꯗꯤ ꯃꯆꯥꯁꯤꯡ ꯑꯗꯨꯕꯨ ꯁꯦꯟꯅꯕ ꯋꯥꯠꯄ ꯑꯗꯨꯗꯒꯤ ꯄ꯭ꯔꯥꯏꯃꯥꯔꯤꯒꯤ ꯒꯣꯔꯃꯦꯟ ꯁ꯭ꯀꯨꯜꯒꯤ ꯄ꯭ꯔꯥꯏꯃꯥꯔꯤꯒꯤ ꯑꯣꯖꯥꯁꯤꯡꯗ ꯃꯣꯏꯅ ꯁꯥꯇ꯭ꯔꯁꯤꯡ ꯑꯗꯨꯕꯨ ꯂꯥꯏꯔꯤꯛ ꯇꯥꯛꯄꯤꯕ ꯃꯇꯝꯗ ꯇꯣꯂꯣꯞ ꯉꯥꯏꯔꯒ ꯇꯥꯛꯄꯒꯤ ꯈꯨꯇꯥꯛ ꯇꯥꯛꯄ ꯑꯗꯨꯒꯨꯝꯕ ꯀꯌꯥ ꯂꯩꯕꯅ ꯈꯨꯡꯒꯪꯗ ꯂꯩꯕ ꯒꯣꯃꯦꯟꯒꯤ ꯄ꯭ꯔꯥꯏꯃꯥꯔꯤ ꯁ꯭ꯀꯨꯜꯈꯩꯗꯤ ꯑꯌꯥꯝꯕꯅ ꯀ꯭ꯋꯥꯂꯤꯇꯤ ꯏꯖꯨꯀꯦꯁꯟ ꯂꯩꯇꯦ ꯑꯗꯨꯗꯨꯒ ꯈꯨꯡꯒꯪꯗ ꯑꯣꯏꯔꯒꯁꯨ ꯄ꯭ꯔꯥꯏꯚꯦꯠ ꯁ꯭ꯀꯨꯜꯗ ꯂꯩꯕ ꯄ꯭ꯔꯥꯏꯚꯦꯠ ꯁ꯭ꯀꯨꯜꯒꯤ ꯄ꯭ꯔꯥꯏꯃꯥꯔꯤ ꯁ꯭ꯀꯨꯜꯈꯩꯗꯤ ꯑꯗꯨꯃꯛ ꯀ꯭ꯋꯥꯂꯤꯇꯤ ꯂꯩ ꯃꯔꯝꯗꯤ ꯃꯣꯏꯗꯤ ꯀꯩꯅꯣ ꯃꯣꯏꯒꯤ ꯒꯣꯃꯦꯟꯒꯤ ꯃꯈꯥꯗ ꯂꯩꯕ ꯅꯠꯇꯕ ꯃꯣꯏꯒꯤ ꯇꯣꯉꯥꯟꯕ ꯄ꯭ꯔꯤꯟꯁꯤꯄꯜ ꯇꯣꯉꯥꯟꯅ ꯂꯩꯖꯔꯒ ꯄ꯭ꯔꯥꯏꯚꯦꯠ ꯁꯦꯛꯇꯔꯗ ꯑꯣꯏꯅ ꯊꯕꯛ ꯇꯧꯔꯛꯄꯅꯤꯅ ꯃꯣꯏꯒꯤ ꯁ꯭ꯀꯨꯜ ꯆꯠꯄ ꯃꯇꯝ ꯑꯗꯨꯗꯒꯤ ꯍꯜꯂꯛꯄ ꯃꯇꯝ ꯄ꯭ꯔꯥꯏꯚꯦꯠ ꯁꯦꯛꯇꯔꯗ ꯑꯣꯏꯔꯛꯄꯅꯤꯅ ꯃꯣꯏꯗ ꯑꯗꯨꯗꯨꯒꯤ ꯍꯦꯟꯅ ꯌꯥꯝꯅ ꯔꯦꯁꯇ꯭ꯔꯤꯛꯁꯟ ꯂꯩꯕ ꯃꯔꯝꯅ ꯄ꯭ꯔꯥꯏꯚꯦꯠ ꯁ꯭ꯀꯨꯜꯈꯩꯗꯗꯤ ꯃꯣꯏꯒꯤ ꯄ꯭ꯔꯥꯏꯃꯥꯔꯤ ꯂꯦꯚꯦꯜꯒꯤ ꯊꯥꯛꯇ ꯄ꯭ꯔꯥꯏꯃꯔꯤ ꯂꯦꯚꯦꯜꯗ ꯂꯩꯕ ꯁꯥꯇ꯭ꯔꯈꯩꯒꯤ ꯃꯔꯛꯇ ꯑꯐꯕ ꯁꯥꯇ꯭ꯔ ꯄꯨꯊꯣꯛꯅꯕ ꯑꯗꯒꯤ ꯍꯦꯟꯅ ꯁ꯭ꯀꯨꯜ ꯀꯝꯄꯤꯇꯤꯁꯟ ꯋꯥꯡꯈꯠꯅꯕ ꯁ꯭ꯀꯨꯜꯒꯤ ꯀ꯭ꯋꯥꯂꯤꯇꯤ ꯁ꯭ꯀꯨꯜꯒꯤ ꯏꯃꯦꯖ ꯍꯦꯟꯅ ꯐꯖꯅꯕ ꯍꯣꯠꯅꯕꯗ ꯑꯗꯨꯃꯥꯏꯅ ꯄ꯭ꯔꯥꯏꯝ ꯀꯔꯤ ꯄ꯭ꯔꯥꯏꯚꯦꯠ ꯁ꯭ꯀꯨꯜꯈꯩꯅ ꯍꯦꯟꯅ ꯀ꯭ꯋꯥꯂꯤꯇꯤ ꯏꯖꯨꯀꯦꯁꯟ ꯂꯩꯍꯜꯂꯤ ꯑꯗꯨꯒ ꯈꯨꯗꯣꯡꯆꯥꯗꯕ ꯈꯨꯗꯣꯡꯆꯥꯗꯕꯁꯤꯡ ꯍꯥꯏꯔꯒꯗꯤ ꯁꯍꯔꯒꯤ ꯂꯝꯗ ꯂꯩꯕ ꯁ꯭ꯀꯨꯜ ꯀꯣꯂꯦꯖ ꯈꯨꯗꯤꯡꯃꯛꯇꯤ ꯍꯦꯟꯅ ꯈꯨꯗꯣꯡꯆꯥꯏ ꯃꯔꯝꯗꯤ ꯃꯣꯏꯗ ꯀꯝꯄꯤꯇꯤꯁꯟ ꯌꯥꯝꯅ ꯋꯥꯡꯉꯤ ꯃꯤ ꯃꯌꯥꯝ ꯂꯩꯕꯒꯤ ꯃꯇꯨꯡꯏꯟꯅ ꯑꯗꯨꯒ ꯃꯐꯝꯗꯨꯗ ꯂꯩꯔꯤꯕ ꯃꯤꯑꯣꯏꯁꯤꯡ ꯗꯤ ꯀꯥ ꯍꯦꯟꯅ ꯏꯖꯨꯀꯦꯁꯟꯒꯤ ꯃꯉꯥꯜ ꯐꯪꯉꯕ ꯆꯥꯎꯈꯠꯄ ꯑꯗꯨꯒꯨꯝꯕꯒꯤ ꯃꯉꯥꯜ ꯐꯪꯕ ꯃꯤꯑꯣꯏ ꯑꯣꯏꯕꯅꯤꯅ ꯂꯩꯒꯦꯔꯥ ꯂꯩꯔꯣꯏꯒꯦꯔꯥ ꯆꯥꯒꯦꯔꯥ ꯆꯥꯔꯣꯏꯒꯦꯔꯥ ꯃꯆꯥꯁꯤꯡꯗꯣ ꯍꯦꯟꯅ ꯏꯖꯨꯀꯦꯁꯟꯒꯤ ꯃꯉꯥꯜ ꯌꯥꯝ ꯀꯥ ꯍꯦꯟꯅ ꯐꯪꯍꯟꯗꯕ ꯌꯥꯗꯦ ꯑꯗꯨꯗꯨꯒ ꯃꯆꯥꯁꯤꯡ ꯑꯗꯨꯕꯨ ꯁꯦꯝꯕꯗ ꯌꯥꯝ ꯀꯥ ꯍꯦꯟꯅ ꯐꯣꯀꯁ ꯇꯧꯅꯩ ꯑꯗꯨꯅ ꯃꯣꯏꯗ ꯀ꯭ꯋꯥꯂꯤꯇꯤ ꯏꯖꯨꯀꯦꯁꯟꯁꯦ ꯌꯥꯝꯅ ꯂꯩ ꯑꯗꯨꯗꯨꯒ ꯈꯨꯡꯒꯪꯗ ꯂꯩꯕ ꯃꯃꯥ ꯃꯄꯥ ꯄꯦꯔꯦꯟꯁ ꯑꯗꯒꯤ ꯈꯨꯡꯒꯪꯗ ꯂꯩꯕ ꯐꯦꯃꯤꯂꯤꯈꯩꯗꯗꯤ ꯃꯣꯏꯗ ꯃꯣꯏꯒꯤ ꯃꯣꯏꯒꯤ ꯊꯥꯒꯤ ꯏꯟꯀꯝ ꯑꯗꯨꯛꯀꯤ ꯃꯇꯤꯛ ꯅꯦꯝꯕꯅ ꯑꯣꯏꯕꯅꯤꯅ ꯃꯆꯥꯁꯤꯡ ꯑꯗꯨꯕꯨ ꯌꯥꯝ ꯀꯥ ꯍꯦꯟꯅ ꯐꯍꯟꯅꯤꯡꯕ ꯑꯣꯏꯔꯒꯁꯨ ꯃꯣꯏꯒꯤ ꯏꯟꯀꯝ ꯑꯗꯒꯤ ꯑꯗꯨꯒꯨꯝꯕꯗ ꯍꯦꯟꯅ ꯗꯦꯄꯦꯟ ꯇꯧꯔꯒ ꯂꯩꯕꯅꯤꯅ ꯃꯆꯥꯁꯤꯡ ꯑꯗꯨꯕꯨ ꯑꯐꯕ ꯁ꯭ꯀꯨꯜꯗ ꯊꯥꯕ ꯃꯇꯝꯗ ꯃꯣꯏꯗ ꯌꯥꯝꯅ ꯀꯥ ꯍꯦꯟꯅ ꯈꯨꯗꯣꯡꯆꯥꯗꯕ ꯀꯌꯥ ꯊꯣꯛꯏ